ꯑꯁꯪꯕ ꯑꯃꯁꯨꯡ ꯑꯀꯣꯏꯕ ꯉꯥꯛ ꯁꯦꯟꯕꯒꯤ ꯐꯤꯕꯝ ꯍꯥꯏꯕꯗꯤ ꯃꯥꯒꯤ ꯑꯩꯈꯣꯏꯒꯤ ꯑꯁꯪ ꯑꯃꯥꯟ ꯂꯩꯔꯤꯕꯁꯤꯡꯁꯦ ꯀꯣꯠꯊꯣꯛꯄꯤꯗꯕ ꯑꯗꯒꯤ ꯑꯃꯣꯠꯄ ꯂꯪꯁꯤꯟꯕꯤꯗꯕ ꯑꯗꯒꯤ ꯈꯔ ꯂꯨꯅ ꯅꯥꯟꯅ ꯊꯝꯕꯤꯕ ꯑꯁꯨꯃꯥꯏꯅ ꯃꯣꯏꯅ ꯂꯪꯖꯤꯟꯕꯤꯗ꯭ꯔꯕ ꯑꯩꯈꯣꯏꯅ ꯈꯔ ꯁꯦꯟꯅꯕꯤꯕ ꯃꯩ ꯂꯥꯡ ꯊꯥꯗꯣꯛꯇꯅ ꯀꯣꯠꯊꯣꯛꯇꯅ ꯇꯧꯔꯤꯁꯦ ꯇꯧꯕꯤꯗꯕ ꯑꯗꯨ ꯑꯣꯏꯔꯒꯗꯤ ꯑꯗꯨꯝ ꯑꯁꯪ ꯑꯃꯥꯟꯁꯦ ꯑꯗꯨꯝ ꯑꯩꯈꯣꯏꯅ ꯑꯗꯨꯝ ꯑꯩꯈꯣꯏꯅ ꯈꯔ ꯀꯩꯅꯣ ꯇꯧꯔꯒ ꯑꯗꯨꯝ ꯁꯦꯟꯅꯕꯤꯕ ꯂꯩꯕ ꯌꯥꯅꯤ ꯇꯨꯔꯤꯖꯝꯁꯤꯡꯅ ꯍꯥꯏꯗꯤ ꯃꯥꯡꯍꯜꯂꯦ ꯍꯥꯏꯗꯤ ꯑꯁꯪ ꯑꯃꯥꯟ ꯍꯥꯏꯗꯤ ꯃꯣꯠꯍꯟꯕ ꯃꯣꯏꯅ ꯇꯨꯔꯤꯖꯝ ꯇꯨꯔꯤꯁ ꯇꯧꯕ ꯂꯥꯛꯂꯒ ꯀꯣꯏꯕ ꯂꯥꯛꯑꯒ ꯀꯩꯅꯣ ꯄꯤꯛꯅꯤꯛ ꯀꯨꯝꯕ ꯂꯥꯛꯂꯒ ꯃꯣꯏꯅ ꯐꯠꯇ ꯍꯥꯎꯗꯤ ꯑꯃꯣꯠꯄꯁꯤꯡꯗꯨ ꯃꯐꯝꯗꯨꯗ ꯐꯖꯔꯤꯕ ꯃꯐꯝꯗꯨꯅ ꯂꯪꯖꯤꯜꯂꯝꯕ ꯑꯗꯒꯤ ꯃꯐꯃꯗꯨꯗ ꯑꯗꯨꯝ ꯊꯝꯖꯤꯜꯂꯝꯕ ꯃꯐꯝ ꯆꯥꯅ ꯊꯩꯖꯤꯟꯕꯤꯔꯝꯗꯕ ꯍꯨꯟꯗꯣꯛꯄꯤꯔꯝꯗꯕ ꯁꯦꯜꯐ ꯁꯥꯔꯚꯤꯁ ꯇꯧꯕꯤꯔꯝꯗꯕ ꯑꯗꯨꯒꯨꯝꯕꯗꯨꯅ ꯈꯔ ꯀꯩꯅꯣ ꯑꯣꯏꯍꯜꯂꯦ ꯃꯣꯠꯍꯟꯕ ꯆꯤꯡꯉꯦ ꯑꯗꯨꯝꯕꯗꯨ ꯀꯌꯥꯗꯨꯅ ꯃꯣꯠꯍꯜꯂꯦ ꯑꯗꯨꯒ ꯃꯣꯏꯒꯤ ꯃꯣꯏꯒꯤ ꯆꯥꯔꯤ ꯊꯛꯏꯁꯤꯡꯗꯨꯁꯨ ꯃꯐꯝ ꯆꯥꯅ ꯊꯝꯕꯤꯔꯝꯗꯕ ꯑꯗꯨꯝ ꯆꯥꯏꯔꯒ ꯑꯗꯨꯝ ꯊꯝꯕꯤꯔꯝꯕ ꯑꯗꯨꯅꯅꯤ ꯈꯔ ꯃꯣꯠꯍꯜꯂꯤꯁꯦ ꯑꯗꯨ ꯑꯗꯨꯃꯥꯏꯅ ꯇꯧꯑꯦ